ꯂꯧꯃꯤꯅ ꯃꯁꯥ ꯃꯊꯟꯇ ꯁꯤꯖꯕꯒꯤ ꯃꯔꯝꯗꯤ ꯃꯈꯣꯏꯗ ꯑꯋꯥꯕ ꯆꯩꯊꯦꯡ ꯀꯌꯥ ꯀꯌꯥ ꯐꯪꯕꯒꯤ ꯃꯔꯝ ꯑꯣꯏꯗꯨꯅ ꯂꯧꯃꯤꯅ ꯃꯁꯥ ꯃꯊꯟꯇ ꯁꯤꯖꯔꯤꯕꯅꯤ ꯃꯔꯝꯗꯤ ꯐꯧ ꯊꯥꯔꯕ ꯃꯇꯨꯡꯗ ꯃꯍꯩ ꯃꯔꯣꯡꯗꯣ ꯃꯔꯝ ꯆꯥꯅ ꯂꯣꯛꯂꯛꯇꯕ ꯃꯤꯒꯤ ꯄꯩꯁꯥ ꯄꯨꯁꯤꯜꯂꯨꯔꯒ ꯁꯤꯡꯕ ꯉꯝꯗꯖꯕ ꯑꯗꯨꯒꯤ ꯃꯔꯝ ꯑꯣꯏꯗꯨꯅ ꯃꯁꯥ ꯃꯊꯟꯇ ꯁꯤꯖꯕꯅꯤ ꯃꯈꯣꯏ ꯗ ꯂꯣꯟ ꯂꯧꯔꯒ ꯂꯣꯟꯗꯨ ꯁꯤꯡꯕ ꯉꯝꯅꯉꯥꯏꯒꯤ ꯃꯇꯦꯡ ꯇꯧꯕꯤꯔꯗꯤ ꯃꯈꯣꯏꯅ ꯌꯥꯝꯅ ꯂꯥꯏꯅ ꯁꯤꯡꯕ ꯉꯝꯒꯅꯤ ꯏꯟꯁꯨꯔꯦꯟꯁꯀꯨꯝꯕ ꯌꯥꯎꯕꯤꯔꯗꯤ ꯁꯤꯡꯕ ꯉꯝꯃꯤ